ꯃꯔꯨꯞ ꯔꯦꯁꯇꯨꯔꯦꯟ ꯑꯁꯤꯗ ꯈ꯭ꯋꯥꯏꯗꯒꯤ ꯁꯤꯠꯄ ꯑꯆꯥ ꯑꯊꯛꯀꯤ ꯃꯈꯜꯒꯤ ꯃꯇꯥꯡꯗ ꯈꯔ ꯍꯥꯏꯕꯤꯌꯨ ꯑꯊꯨꯝꯕ ꯑꯆꯥ ꯑꯊꯛꯀꯤ ꯃꯊꯦꯜꯅ ꯍꯦꯟꯅ ꯄꯥꯝꯖꯩ ꯑꯗꯨꯅ ꯃꯁꯤꯒꯤ ꯃꯇꯥꯡꯗ ꯈꯔ ꯍꯥꯏꯕꯤꯌꯨ ꯑꯩ ꯃꯗꯨ ꯆꯥꯗꯨꯅ ꯌꯦꯡꯅꯤꯡꯢ